ꯍꯜꯂꯣ ꯑꯥꯏ ꯋꯥꯈꯜ ꯌꯥꯝ ꯋꯥꯔꯤꯗ ꯚꯥꯏ ꯚꯥꯏ ꯑꯩꯈꯣꯏꯁꯦ ꯒ꯭ꯔꯦꯖ꯭ꯌꯨꯑꯦꯁꯟ ꯇꯧꯔꯤꯅꯦ ꯂꯣꯏꯁꯤꯜꯂꯛꯇꯣꯔꯦ ꯆꯍꯤ ꯑꯃꯅꯤ ꯈꯛ ꯉꯥꯏꯔꯦ ꯑꯗꯨꯗꯒꯤ ꯃꯈꯥ ꯇꯝꯊꯁꯤꯔꯥ ꯅꯠꯇ꯭ꯔꯒ ꯊꯕꯛ ꯇꯧꯁꯤꯔꯥ ꯍꯥꯏꯅ ꯈꯜꯂꯤꯕ ꯑꯗꯨꯗ ꯈꯟꯐꯝ ꯈꯪꯗꯕꯒꯤ ꯋꯥꯈꯜ ꯋꯥꯔꯤꯕ ꯅꯪꯗꯤ ꯍꯧꯖꯤꯛꯀꯥꯟ ꯀꯩ ꯀꯩ ꯇꯧꯔꯤ

ꯑꯣ ꯍꯣꯏ ꯑꯥ ꯑꯥ ꯑꯣ ꯆꯨꯝꯃꯦꯅꯦ ꯅꯪ ꯍꯟꯗꯛ ꯊꯥꯒꯤꯒꯨꯝ ꯇꯧꯕꯅꯦ ꯑꯣ ꯀꯣꯡꯒ꯭ꯔꯦꯆꯨꯂꯦꯁꯟ ꯍꯥꯏ ꯀꯥꯎꯔꯦꯅꯦ ꯑꯁ ꯑꯩꯅ ꯋꯥꯈꯜ ꯋꯥꯔꯤꯉꯩꯗ ꯂꯣꯏ ꯀꯥꯎꯔꯦ ꯌꯦꯡꯉꯨꯅꯦ ꯑꯁ ꯍꯟꯗꯛ ꯑꯃꯐꯥꯎ ꯊꯥꯍꯧꯗ꯭ꯔꯦꯗ ꯋꯥꯈꯜꯗ ꯈꯜꯂꯤꯉꯩꯗ ꯊꯕꯛ ꯑꯃ ꯐꯥꯎ ꯑꯣꯏꯊꯣꯛꯇꯕ ꯍꯥꯏꯗꯨꯅꯦ ꯑꯩꯅ ꯇꯧꯔꯤꯁꯦ ꯑꯥ ꯑꯥ ꯑꯥ ꯑꯁ ꯑꯗꯨꯗꯤ ꯌꯥꯝꯃꯤꯍꯦ ꯅꯨꯡꯉꯥꯏꯕ ꯅꯨꯡꯉꯥꯏꯕ ꯊꯕꯛꯀ ꯅꯠꯇꯦ ꯑꯣ ꯑꯁ ꯑꯉꯥꯡꯒ ꯄꯨꯟꯕ ꯁꯥꯟꯅꯕ ꯑꯗꯒꯤ ꯈꯤꯇꯪ ꯃꯥꯏꯟ ꯔꯤꯐ꯭ꯔꯦꯁ ꯑꯣꯏꯕ ꯑꯗꯨꯒꯤꯗꯨꯅꯦ ꯑꯩꯈꯣꯏ ꯍꯧꯖꯤꯛ ꯗꯔꯀꯥꯔ ꯂꯩꯔꯤꯁꯦ ꯍꯥꯏꯔꯛꯑꯣꯅꯦ ꯑꯥ ꯑꯥ ꯋꯥ ꯌꯥꯏꯅꯦ ꯑꯩꯗꯨꯀꯣ ꯍꯧꯖꯤꯛꯀꯤ ꯗꯥꯏꯠꯁꯤ ꯀꯃꯥꯏꯅ ꯊꯥꯕ ꯈꯣꯠꯄ ꯑꯩꯈꯣꯏ ꯗꯦꯠꯁꯦ ꯆꯥꯎꯔꯥꯛꯄ ꯂꯩꯗꯅ ꯑꯗꯨꯗꯒꯤ ꯅꯪꯅ ꯍꯧꯖꯤꯛ ꯈꯔ ꯐꯥꯎꯗꯅ ꯈꯪꯉꯒ ꯂꯩꯔꯕꯅꯤꯅ ꯈꯔ ꯒꯥꯏꯠ ꯇꯧꯕꯤꯔꯣ ꯀꯣ ꯅꯠꯇ꯭ꯔꯗꯤ ꯑꯩ ꯁꯥꯏꯗ ꯇꯥ ꯂꯩꯍꯧꯔꯅꯤ ꯑꯥ ꯑꯥ ꯑꯣꯑꯣ

ꯑꯥ ꯑꯥ ꯏꯟꯇꯔꯟꯁꯦ ꯄꯩꯁꯥ ꯐꯪꯕ꯭ꯔꯣ ꯑꯩꯈꯣꯏ ꯏꯟꯇꯔꯟ ꯆꯠꯄꯒꯤ ꯂꯨꯄꯥ ꯀꯌꯥꯃꯨꯛ ꯑꯣꯏꯒꯦ ꯍꯣꯏ ꯍꯣꯏ ꯑꯣ ꯑꯣ ꯌꯥꯏꯅꯦ ꯀꯩꯅꯣ ꯅꯨꯃꯤꯠ ꯌꯥꯝꯕꯁꯨ ꯅꯠꯇꯦ ꯑꯗꯨꯅꯦ ꯅꯨꯃꯤꯠ ꯌꯥꯝꯕꯁꯨ ꯅꯠꯇꯦ ꯑꯥ ꯑꯥ ꯍꯣꯏ ꯑꯩꯁꯨ ꯑꯗꯨ ꯈꯟꯕꯒꯤꯅꯤꯅꯦ ꯌꯥꯝ ꯃꯊꯥ ꯁꯥꯔꯒ ꯈꯟꯊꯔꯝꯃꯤꯁꯦ ꯍꯧꯖꯤꯛ ꯊꯕꯛꯀꯤꯗꯃꯛꯇ ꯂꯣꯏꯅ ꯋꯥꯅꯩꯌꯦ ꯁꯥꯇ꯭ꯔꯅ ꯍꯦꯜꯂꯦ ꯊꯕꯛꯀꯤ ꯃꯁꯤꯡꯗꯒꯤ ꯀꯃꯥꯏꯅ ꯇꯧꯅꯤ ꯈꯪꯗꯦ ꯀꯣꯝꯄꯤꯇꯤꯁꯟꯅ ꯈꯨꯋꯥꯡ ꯑꯃꯅꯦ ꯀꯣꯛꯀ ꯂꯣꯏ ꯉꯥꯎꯔꯦ ꯍꯣꯏ ꯊꯕꯛ ꯐꯪꯕꯁꯦ ꯅꯨꯄꯥꯗꯅ ꯍꯦꯟꯅ ꯌꯥꯝꯅ ꯐꯪꯕꯒꯨꯝꯁꯨ ꯇꯧꯋꯦ ꯀꯃꯥꯏꯅ ꯇꯧꯗꯣꯏꯅꯣ ꯈꯪꯗꯦ ꯑꯩꯈꯣꯏꯒꯤ ꯃꯇꯝ ꯌꯧꯔꯛꯑ ꯀꯥꯟꯗ ꯐꯪꯗꯕꯤꯗ ꯑꯗꯨꯝ ꯇꯥꯔ ꯂꯩꯍꯧꯔꯗꯤ ꯑꯁ ꯏꯀꯥꯏꯅꯤꯗ ꯃꯥꯏ ꯊꯝꯐꯝ ꯂꯩꯔꯣꯏ ꯑꯗꯨꯅꯦ ꯍꯥꯏꯔꯤꯁꯦ ꯕꯤ ꯑꯦꯒꯤ ꯗꯤꯒ꯭ꯔꯤ ꯄꯥꯏꯔꯒ ꯃꯥꯁꯇꯔꯒꯤ ꯗꯤꯒ꯭ꯔꯤ ꯄꯥꯏꯔꯒ ꯇꯥꯔ ꯂꯩꯕ ꯃꯤ ꯃꯌꯥꯝ ꯌꯥꯎꯋꯦ ꯑꯁ ꯑꯩꯈꯣꯏꯁꯨ ꯑꯗꯨ ꯑꯣꯏꯔꯨꯔꯗꯤ ꯑꯩꯗꯤ ꯑꯩꯗꯤ ꯉꯝꯃꯣꯏꯍꯦ ꯚꯥꯏ ꯑꯁ ꯅꯤꯠꯇꯨꯗꯤ ꯑꯩꯅ ꯏꯁꯥꯅ ꯇꯧꯅꯤꯡꯈꯤꯗꯕꯒꯤꯅꯤ ꯏꯇꯥ ꯁꯤꯗ ꯒ꯭ꯔꯦꯖ꯭ꯌꯨꯑꯦꯁꯟ ꯇꯧꯔꯒ ꯃꯥꯁꯇꯔ ꯇꯧꯔꯒ ꯁꯨꯝ ꯄꯤ ꯑꯩꯆ ꯗꯤ ꯐꯥꯎ ꯆꯠꯊꯒꯦꯅ ꯈꯟꯕ ꯍꯧꯖꯤꯛ ꯏꯃꯨꯡꯒꯤ ꯐꯤꯚꯝ ꯈꯔ ꯋꯥꯔꯛꯄꯗꯨꯗ ꯊꯕꯛꯀꯤ ꯌꯦꯡꯉꯛꯄ ꯍꯧꯕꯁꯤꯗ ꯑꯩꯈꯣꯏꯒꯤ ꯀꯣꯛ ꯉꯥꯎꯈꯤꯕꯗꯣ ꯑꯇꯣꯞꯄ ꯈꯪꯍꯧꯗꯕꯒꯤ ꯑꯗꯨꯅꯦ ꯑꯩꯅ ꯇꯧꯔꯤꯁꯦ ꯍꯧꯖꯤꯛ ꯈꯟꯕꯗ ꯈꯟꯕꯗ ꯃꯇꯝ ꯃꯥꯡꯉꯦ ꯑꯗꯨꯅꯦ ꯍꯥꯏꯁꯦ ꯑꯩꯁꯦ ꯑꯣꯖꯥ ꯑꯃꯗꯤ ꯑꯗꯨꯝ ꯑꯣꯏꯔꯅꯤꯅ ꯈꯜꯂꯤꯑꯦꯕꯀꯣ ꯅꯪꯒꯤ ꯃꯅꯤꯡ ꯃꯅꯤꯡꯗꯨꯗ ꯑꯗꯨꯝ ꯏꯟꯅꯔꯅꯤ ꯌꯥꯔꯔꯣꯏ ꯅꯠꯇ꯭ꯔꯗꯤ ꯑꯩ ꯍꯣꯏ ꯑꯣꯞꯁꯟ ꯈꯔ ꯂꯩꯕ ꯇꯥꯔꯦ ꯍꯧꯖꯤꯛ ꯅꯪꯅ ꯃꯅꯤꯄꯨꯔꯒꯤ ꯄ꯭ꯔꯣꯚꯥꯞꯁꯤ ꯁꯤꯖꯤꯟꯅꯕꯁꯤꯅ ꯑꯩꯅ ꯑꯃ ꯐꯥꯎꯁꯨ ꯒ꯭ꯌꯥꯟ ꯇꯥꯗꯕ

ꯌꯥꯔꯦꯁꯦ ꯌꯥꯔꯦꯁꯦ ꯈꯔ ꯃꯊꯪ ꯑꯃꯨꯛꯀ ꯄꯨꯟꯕ ꯀꯥꯟꯗꯀꯣ ꯐꯖꯅ ꯋꯥꯔꯤ ꯁꯥꯔꯁꯤ ꯁꯤ ꯃꯔꯝꯗ ꯐꯣꯟꯗ ꯈꯛ ꯅꯠꯇ꯭ꯔꯁꯨ ꯑꯁ ꯑꯗꯨ ꯅꯣꯏ ꯌꯨꯝꯗꯨ ꯌꯥꯝ ꯂꯥꯞꯄꯦꯃꯤ ꯀꯦꯐꯦ ꯑꯃꯗ ꯎꯟꯅꯕ ꯌꯥꯔꯣꯏꯗ꯭ꯔꯣ ꯍꯣꯏ ꯑꯗꯨꯅ ꯐꯔꯅꯤ ꯑꯗꯨꯅ ꯁꯝꯃꯦ ꯍꯣꯏ ꯑꯗꯨꯗꯤ ꯑꯗꯨ ꯑꯩ ꯗꯦꯠ ꯐꯥꯏꯚ ꯃꯃꯥꯡꯗ ꯎꯟꯅꯔꯁꯦ ꯐꯣꯝ ꯄꯨꯟꯂꯞ ꯐꯤꯜꯑꯞ ꯇꯧꯔꯁꯦ ꯍꯣꯏ ꯍꯣꯏ ꯃꯈꯥ ꯇꯥꯕ ꯃꯦꯁꯦꯁꯇ ꯁꯥꯟꯅꯔꯁꯦ ꯑꯩꯕꯨ ꯀꯥꯎꯅꯨꯀꯣ ꯊꯝꯃꯦ ꯊꯝꯃꯦ